ꯇꯦꯛꯅꯣꯂꯣꯖꯤꯅ ꯈꯨꯃꯥꯡ ꯆꯥꯎꯁꯤꯜꯂꯛꯄꯒꯤ ꯃꯇꯨꯛ ꯏꯟꯅ ꯑꯩꯒꯤ ꯄꯨꯟꯁꯤꯗ ꯌꯥꯝꯅ ꯑꯍꯣꯡꯕ ꯑꯃ ꯄꯨꯔꯛꯑꯦ ꯍꯥꯏꯗꯤ ꯍꯥꯟꯅ ꯇꯦꯛꯅꯣꯂꯣꯖꯤꯅ ꯆꯥꯎꯈꯠꯇ꯭ꯔꯤꯉꯩ ꯃꯇꯝꯗ ꯑꯩꯈꯣꯏꯅ ꯀꯝꯃꯨꯅꯤꯀꯦꯁꯟ ꯇꯧꯕꯕꯨ ꯑꯣꯏꯔꯣ ꯑꯊꯥꯞꯄ ꯃꯐꯝ ꯑꯃꯗ ꯂꯩꯕ ꯃꯤ ꯑꯃꯒ ꯃꯤ ꯑꯃꯒ ꯄꯥꯎ ꯐꯥꯎꯅꯕꯩ ꯃꯇꯝ ꯄꯥꯎ ꯐꯥꯎꯅꯕ ꯃꯇꯝꯗ ꯑꯩꯈꯣꯏꯅ ꯆꯤꯊꯤ ꯊꯥꯔꯒ ꯌꯥꯝ ꯀꯨꯏꯅ ꯉꯥꯏꯊꯣꯛ ꯉꯥꯏꯁꯤꯟ ꯇꯧꯔꯒ ꯃꯥꯅ ꯍꯜꯂꯛꯄ ꯑꯃꯨꯛ ꯉꯥꯏ ꯑꯩꯅ ꯊꯥꯕꯗꯣ ꯃꯥꯅ ꯑꯃꯨꯛ ꯉꯥꯏ ꯇꯧꯔ ꯌꯥꯝ ꯀꯨꯏꯅ ꯃꯇꯝꯁꯨ ꯌꯥꯝꯅ ꯆꯪꯉꯦ ꯑꯗꯨꯃꯥꯏꯅ ꯀꯝꯃꯨꯅꯤꯀꯦꯁꯟ ꯇꯧꯕ ꯃꯇꯝꯗ ꯑꯗꯨꯒ ꯍꯧꯖꯤꯛꯇꯤ ꯇꯦꯛꯅꯣꯂꯣꯖꯤꯅ ꯆꯥꯎꯈꯠꯂꯛꯄꯒꯤ ꯃꯇꯨꯡ ꯏꯟꯅ ꯑꯩꯈꯣꯏꯒꯤ ꯐꯥꯔꯁ ꯁꯇꯦꯞ ꯏꯟꯇꯔꯅꯦꯠ ꯏꯟꯇꯔꯅꯦꯠ ꯊꯣꯛꯂꯛꯄꯒꯤ ꯃꯇꯨꯡ ꯏꯟꯅ ꯑꯩꯈꯣꯏꯅ ꯄꯥꯎ ꯐꯥꯎꯅꯕꯗꯕꯨ ꯑꯣꯏꯔꯣ

ꯋꯥꯍꯩ ꯈꯛꯇꯪ ꯏꯔꯒ ꯑꯩꯈꯣꯏꯅ ꯄꯥꯔꯝꯕꯗꯣ ꯍꯧꯖꯤꯛꯇꯤ ꯕꯤꯗꯤꯑꯣ ꯀꯣꯂꯤꯡꯒꯤ ꯊ꯭ꯔꯨꯗ ꯑꯩꯈꯣꯏꯅ ꯁꯛꯀ ꯁꯛꯀ ꯎꯅꯔꯒ ꯑꯩꯈꯣꯏꯅ ꯄꯥꯎ ꯐꯥꯎꯅꯕ ꯑꯩꯈꯣꯏꯅ ꯉꯝꯃꯦ ꯑꯗꯨꯒ ꯂꯝ ꯑꯃꯗ ꯆꯠꯀꯦ ꯍꯥꯏꯔꯁꯨ ꯑꯩꯈꯣꯏꯅ ꯇꯤꯀꯦꯠ ꯀꯛꯄ ꯑꯣꯏꯔꯣ ꯑꯗꯒꯤ ꯃꯐꯝ ꯑꯃꯗ ꯌꯨꯝ ꯑꯃ ꯅꯠꯇ꯭ꯔꯒꯅ ꯕꯨꯛꯀꯤꯡ ꯇꯧꯕ ꯑꯩꯈꯣꯏꯅ ꯀꯥ ꯑꯃ ꯕꯨꯛꯀꯤꯡ ꯇꯧꯕ ꯃꯇꯝꯗ ꯑꯩꯈꯣꯏꯅ ꯅꯦꯠ ꯏꯟꯇꯔꯅꯦꯠꯀꯤ ꯃꯇꯨꯡ ꯏꯟꯅ ꯑꯩꯈꯣꯏꯅ ꯂꯣꯏꯅ ꯇꯧꯕ ꯌꯥꯔꯦ ꯑꯩꯈꯣꯏ ꯑꯗꯨꯒ ꯍꯧꯖꯤꯛ ꯌꯥꯝꯅ ꯀꯣꯝꯂꯤꯁꯤꯅ ꯕꯦꯡꯀꯤꯡ ꯇꯧꯕ ꯃꯇꯝꯗ ꯑꯩꯈꯣꯏꯅ ꯍꯥꯟꯅ ꯀ꯭ꯌꯨ ꯁꯥꯡꯅ ꯂꯦꯞꯄꯒ ꯄꯩꯁꯥ ꯊꯝꯖꯤꯟꯕꯕꯨ ꯑꯣꯏꯔꯣ ꯂꯧꯊꯣꯛꯄꯕꯨ ꯑꯣꯏꯔꯣ ꯑꯗꯨꯃꯥꯏꯅ ꯀ꯭ꯌꯨ ꯂꯦꯞꯄꯒ ꯇꯧꯕ ꯃꯇꯝꯗꯣ ꯍꯧꯖꯤꯛ ꯅꯦꯠ ꯕꯦꯡꯀꯤꯡ ꯊꯣꯛꯔꯛꯄꯗꯒꯤ ꯑꯩꯈꯣꯏ ꯑꯩꯈꯣꯏ ꯐꯣꯟꯗ ꯑꯗꯨꯝ ꯄꯥꯏꯔꯒ ꯇꯧꯕ ꯌꯥꯔꯦ ꯑꯩꯈꯣꯏ ꯕꯦꯡ ꯄꯩꯁꯥ ꯍꯥꯞꯆꯤꯟꯕꯕꯨ ꯑꯣꯏꯔꯣ ꯀꯥꯅ ꯑꯃꯗ ꯄꯩꯁꯥ ꯊꯥꯕꯕꯨ ꯑꯣꯏꯔꯣ ꯇ꯭ꯔꯥꯟꯖꯦꯛꯁꯟ ꯃꯌꯥꯝ ꯑꯃ ꯑꯩꯈꯣꯏꯅ ꯅꯦꯠꯀꯤ ꯃꯇꯨꯡ ꯏꯟꯅ ꯇꯧꯕꯁꯨ ꯌꯥꯔꯦ ꯑꯗꯨꯒ ꯏꯁꯇꯨꯗꯦꯟꯇ ꯌꯥꯝꯅ ꯑꯩꯈꯣꯏꯒꯤ ꯍꯧꯖꯤꯛ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯅꯦꯠꯅ ꯏꯟꯇꯔꯅꯦꯠ ꯊꯣꯛꯂꯛꯄꯁꯦ ꯁꯤꯁꯤꯅ ꯏꯁꯇꯨꯗꯦꯟꯗ ꯌꯥꯝ ꯍꯦꯜꯞꯐꯨꯜ ꯑꯣꯏ ꯍꯥꯏꯇꯥꯔꯦ ꯑꯩꯈꯣꯏꯅ ꯂꯦꯁꯟ ꯑꯃ ꯈꯪꯗꯕꯕꯨ ꯑꯣꯏꯔꯣ ꯇꯣꯄꯤꯛ ꯑꯃ ꯈꯪꯗꯕꯕꯨ ꯑꯣꯏꯔꯣ ꯑꯩꯈꯣꯏꯒꯤ ꯒꯨꯒꯜ ꯑꯗꯒꯤ ꯌꯨꯇ꯭ꯌꯨꯕ ꯁꯤꯁꯤꯡꯁꯤꯒꯤ ꯃꯇꯦꯡꯅ ꯑꯩꯈꯣꯏꯅ ꯂꯣꯏꯅ ꯈꯪꯕ ꯌꯥꯔꯦ ꯑꯩꯈꯣꯏꯅ ꯇꯥꯛꯅꯤꯡ ꯄꯥꯅꯤꯡꯕ ꯍꯦꯟꯅ ꯃꯃꯨꯠ ꯇꯥꯅ ꯈꯪꯅꯤꯡꯕ ꯃꯌꯥꯝꯗꯨ ꯑꯩꯈꯣꯏꯅ ꯍꯧꯖꯤꯛꯀꯤ ꯏꯟꯇꯔꯅꯦꯠ ꯏꯟꯇꯔꯅꯦꯠꯀꯤ ꯃꯇꯨꯡ ꯏꯟꯅ ꯑꯩꯈꯣꯏ ꯒꯨꯒꯜ ꯄ꯭ꯂꯦ ꯑꯗꯒꯤ ꯌꯨꯇ꯭ꯌꯨꯕꯁꯤꯗ ꯑꯗꯨꯝ ꯑꯩꯈꯣꯏꯅ ꯊꯤꯔꯒ ꯂꯣꯏꯅ ꯐꯪꯉꯦ ꯑꯗꯨꯒ ꯌꯥꯝ ꯌꯥꯝꯅ ꯅꯨꯡꯉꯥꯏꯔꯦ ꯍꯥꯏꯕ ꯇꯥꯔꯦ ꯍꯧꯖꯤꯛꯇꯤ